ꯑꯩꯈꯣꯏꯒꯤ ꯑꯦꯔꯤꯌꯥꯒꯤ ꯑꯦꯝ ꯑꯜ ꯑꯦ ꯒꯤ ꯃꯃꯤꯡꯁꯦ ꯅꯨꯔ ꯍꯥꯠꯁꯟ ꯀꯧꯏꯀꯣ ꯑꯦꯝ ꯄꯤ ꯒꯤ ꯃꯃꯤꯡꯅ ꯕꯤꯃꯣꯜ ꯑꯗꯨꯒ ꯄ꯭ꯔꯙꯥꯟꯅ ꯁꯨꯔꯨꯕꯂꯥ ꯀꯧꯏꯀꯣ ꯑꯗꯨꯝ ꯃꯣꯏꯁꯦ ꯑꯩ ꯑꯦꯝ ꯑꯜ ꯑꯦꯒ ꯑꯦꯝ ꯄꯤꯒꯗꯤ ꯑꯩ ꯋꯥꯔꯤ ꯁꯅꯥꯖꯗ꯭ꯔꯤ ꯑꯗꯨꯒ ꯄ꯭ꯔꯙꯥꯟꯒꯗꯤ ꯑꯩꯈꯣꯏ ꯋꯥꯔꯤ ꯁꯥꯟꯅꯃꯤꯟꯅꯩ ꯑꯗꯨꯝ ꯑꯌꯥꯝꯕꯅ ꯂꯩꯀꯥꯏꯒꯤ ꯑꯣꯏꯕ ꯊꯕꯛ ꯊꯧꯔꯝ ꯑꯣꯏꯒꯦꯔ ꯑꯗꯩ ꯄ꯭ꯔꯙꯥꯟꯒ ꯄ꯭ꯔꯙꯥꯟꯒ ꯃꯔꯤ ꯂꯩꯅꯕ ꯒ꯭ꯔꯥꯝ ꯁꯚꯥ ꯑꯣꯏꯒꯦꯔ ꯑꯃ ꯑꯣꯏꯒꯦꯔ ꯑꯗꯨꯒꯤ ꯃꯇꯥꯡꯗ ꯑꯩꯈꯣꯏ ꯋꯥꯔꯤ ꯁꯥꯟꯅꯩ ꯑꯗꯨꯝ ꯃꯌꯥꯝ ꯑꯃ ꯀꯩ ꯀꯩ ꯊꯕꯛ ꯊꯣꯔꯝ ꯇꯧꯁꯤꯒꯦ ꯄꯥꯏꯈꯠꯁꯤꯒꯦ ꯍꯥꯏꯕꯗꯣ ꯑꯗꯨꯒꯤ ꯃꯇꯥꯡꯗ ꯑꯗꯨꯝ ꯋꯥꯔꯤ ꯁꯥꯟꯅꯩ ꯆꯥꯎꯈꯠꯄꯒꯤ ꯂꯩꯀꯥꯏ ꯆꯥꯎꯈꯠꯅꯕ ꯈꯨꯡꯒꯪ ꯆꯥꯎꯈꯠꯄꯒꯤ ꯋꯥꯔꯤ ꯋꯥꯇꯥꯏ ꯃꯌꯥꯝ ꯑꯃ ꯁꯥꯟꯅꯩ ꯑꯗꯨꯝ ꯑꯗꯨꯗꯨꯒ ꯑꯦꯝ ꯑꯜ ꯑꯦꯒ ꯑꯦꯝ ꯄꯤꯒꯗꯤ ꯑꯃꯨꯛꯇꯐꯥꯎ ꯋꯥꯔꯤ ꯁꯥꯟꯅꯥꯖꯗ꯭ꯔꯤ ꯑꯗꯨꯗꯨꯒ ꯄ꯭ꯔꯙꯥꯟꯒꯤꯁꯨ ꯃꯥꯅ ꯄ꯭ꯔꯙꯥꯟ ꯑꯃ ꯑꯣꯏꯅ ꯂꯩꯀꯥꯏꯒꯤ ꯁꯦꯝꯒꯠꯂꯤꯕ ꯁꯥꯒꯠꯂꯤꯕ ꯗ꯭ꯔꯦꯟ ꯑꯣꯏꯒꯦꯔ ꯂꯩꯀꯥꯏꯒꯤ ꯀ꯭ꯔꯦꯃꯤꯇꯔꯤꯌꯝ ꯑꯣꯏꯒꯦꯔ ꯀꯃꯨꯅꯤꯇꯤ ꯍꯣꯜ ꯑꯣꯏꯒꯦꯔ ꯑꯦꯅꯤ ꯑꯩꯈꯣꯏꯒꯤ ꯌꯨꯝꯁꯥꯔꯣꯟ ꯑꯣꯏꯒꯦꯔ ꯁꯤꯒꯨꯝꯕ ꯁ꯭ꯀꯤꯝ ꯃꯌꯥꯝ ꯑꯃꯁꯨ ꯂꯩꯗꯅ ꯄ꯭ꯔꯙꯥꯟꯒꯤ ꯁꯥꯏꯠꯇꯒꯤ ꯄꯟꯆꯥꯌꯦꯠꯀꯤ ꯊ꯭ꯔꯨꯗ ꯂꯥꯛꯄ ꯈꯨꯗꯣꯡ ꯆꯥꯕ ꯃꯌꯥꯝ ꯑꯃ ꯂꯩꯗꯅ ꯁꯤꯒꯨꯝꯕ ꯃꯌꯥꯝꯁꯦ ꯑꯗꯨꯝ ꯂꯩꯀꯥꯏꯗꯨꯗ ꯂꯩꯔꯤꯕ ꯂꯩꯇꯕ ꯂꯥꯏꯔꯕꯁꯤꯡꯗ ꯑꯗꯨꯝ ꯑꯗꯨꯝ ꯊꯨꯡꯕꯤ ꯑꯗꯨꯝ ꯐꯖꯅ ꯑꯗꯨꯝ ꯌꯦꯟꯕꯤ ꯑꯗꯨꯒ ꯐꯖꯅ ꯃꯥꯒꯤ ꯑꯣꯏꯅ ꯊꯕꯛ ꯑꯗꯨꯝ ꯐꯖꯅ ꯇꯧꯖꯩ ꯑꯗꯨꯒ ꯃꯥꯒ ꯊꯕꯛ ꯇꯧꯃꯤꯟꯅꯕꯗꯁꯨ ꯑꯗꯨꯛꯀꯤ ꯃꯇꯤꯛ ꯅꯨꯡꯉꯥꯏ ꯀꯔꯤꯒꯤꯅꯣ ꯍꯥꯏꯕꯗꯤ ꯃꯥ ꯃꯥꯉꯣꯟꯗ ꯑꯗꯨꯃꯥꯏꯅ ꯈꯨꯡꯒꯪꯒꯤ ꯄ꯭ꯔꯖꯥꯁꯤꯡꯒ ꯍꯥꯏꯗꯤ ꯂꯣꯏꯅꯕꯒꯤ ꯃꯤ ꯂꯣꯏꯅꯕ ꯍꯩꯕ ꯑꯗꯨꯒꯨꯝꯕ ꯑꯗꯩꯗꯤ ꯊꯕꯛ ꯊꯧꯔꯝ ꯇꯧꯕ ꯃꯇꯝꯗ ꯌꯥꯝ ꯃꯑꯣꯡ ꯃꯔꯤꯜ ꯅꯥꯏꯅ ꯇꯧꯕ ꯑꯗꯒꯤ ꯃꯥꯉꯣꯟꯗ ꯑꯗꯨꯒꯨꯝꯕ ꯀ꯭ꯋꯥꯂꯤꯇꯤ ꯃꯌꯥꯝ ꯑꯃ ꯂꯩ ꯑꯗꯨꯗꯨꯅ ꯃꯥꯒ ꯊꯕꯛ ꯄꯨꯟꯅ ꯇꯧꯃꯤꯟꯅꯕ ꯂꯣꯏꯅꯕ ꯋꯥꯔꯤ ꯋꯥꯇꯥꯏ ꯁꯥꯟꯅꯕ ꯗꯤꯁꯀꯁꯟ ꯇꯧꯕ ꯃꯤꯇꯤꯡ ꯇꯧꯕꯁꯦ ꯑꯗꯨꯛꯀꯤ ꯃꯇꯤꯛ ꯅꯨꯡꯉꯥꯏ ꯑꯗꯨꯗꯨꯅ ꯃꯍꯥꯛ ꯑꯁꯤ ꯑꯩꯈꯣꯏꯅꯁꯨ ꯌꯥꯝꯅꯁꯨ ꯂꯨꯅꯁꯨ ꯈꯟꯖꯩ ꯃꯣꯏꯅꯁꯨ ꯑꯩꯈꯣꯏꯁꯦ ꯌꯥꯝꯅ ꯂꯨꯅ ꯑꯗꯨꯝ ꯈꯜꯂꯤ